ꯑꯩꯈꯣꯏꯅ ꯂꯝ ꯑꯃ ꯆꯠꯀꯦꯅ ꯄ꯭ꯂꯥꯟ ꯇꯧꯕ ꯃꯇꯝꯗ ꯈ꯭ꯋꯥꯏꯗꯒꯤ ꯃꯔꯨꯑꯣꯏꯕ ꯄ꯭ꯂꯥꯟꯁꯦ ꯑꯩꯈꯣꯏꯅ ꯂꯝꯗꯨꯗ ꯆꯠꯂꯨꯔꯒ ꯑꯩꯈꯣꯏꯅ ꯀꯗꯥꯏꯗ ꯂꯩꯅꯤ ꯀꯗꯥꯏꯗ ꯀꯣꯏꯅꯤ ꯀꯗꯥꯏꯗ ꯆꯥꯅꯤ ꯁꯤꯅ ꯃꯔꯨꯑꯣꯏ ꯑꯗꯨꯅ ꯑꯩꯈꯣꯏꯅ ꯈ꯭ꯋꯥꯏꯗꯒꯤ ꯐꯥꯔꯁ ꯁ꯭ꯇꯦꯞ ꯍꯥꯏꯔꯒꯗꯤ ꯐ꯭ꯂꯥꯏꯠꯇꯕꯨ ꯑꯣꯏꯔꯣ ꯃꯈꯥꯗꯕꯨ ꯑꯣꯏꯔꯣ ꯇ꯭ꯔꯦꯟꯗꯕꯨ ꯑꯣꯏꯔꯣ ꯕꯁꯇꯕꯨ ꯑꯣꯏꯔꯣ ꯃꯗꯨꯒꯤ ꯆꯠꯀꯗꯕꯒꯤ ꯔꯨꯠ ꯑꯃ ꯔꯨꯠꯇꯨꯗ ꯆꯠꯄꯗ ꯑꯩꯈꯣꯏꯅ ꯑꯦꯛꯁꯄꯦꯟꯁꯦꯁ ꯑꯩꯈꯣꯏ ꯑꯦꯛꯁꯄꯦꯟꯗꯤꯆꯔ ꯑꯃꯅꯤ ꯀꯌꯥꯝ ꯆꯪꯒꯅꯤ ꯑꯃꯗꯤ ꯀꯗꯥꯏꯗ ꯊꯨꯡꯒꯅꯤ ꯍꯣꯇꯦꯜ ꯀꯔꯝꯕ ꯍꯣꯇꯦꯜꯗ ꯂꯩꯒꯅꯤ ꯀꯅꯥꯒꯤꯗ ꯂꯩꯅꯤ ꯑꯗꯨꯒ ꯀꯔꯝꯕ ꯗꯦꯗ ꯑꯗꯨꯒꯤ ꯃꯐꯝꯗꯨ ꯆꯠꯀꯅꯤꯅꯆꯤꯡꯕꯁꯤꯡ ꯑꯁꯤ ꯑꯩꯈꯣꯏꯅ ꯍꯥꯟꯅ ꯄ꯭ꯂꯥꯟ ꯇꯧꯊꯣꯛꯏ ꯑꯗꯨꯒ ꯅꯨꯃꯤꯠ ꯀꯌꯥꯅꯤꯒꯤ ꯈꯣꯡꯆꯠꯅꯣ ꯑꯗꯨꯒ ꯍꯜꯂꯛꯄꯅ ꯅꯨꯃꯤꯠ ꯀꯌꯥꯅꯤ ꯇꯥꯔꯤꯛ ꯀꯌꯥꯗ ꯍꯜꯂꯛꯀꯅꯤ ꯍꯥꯏꯕ ꯐꯖꯅ ꯑꯩꯈꯣꯏꯅ ꯑꯦ ꯄꯩꯁꯥꯅꯆꯤꯡꯕ ꯑꯦ ꯑꯦ ꯑꯦ ꯑꯦ ꯑꯦꯛꯁꯄꯦꯟꯗꯤꯆꯔꯅꯆꯤꯡꯕꯁꯤ ꯐꯖꯅ ꯀꯥꯜꯀꯨꯂꯦꯠ ꯇꯧꯔꯕ ꯃꯇꯨꯡꯗ ꯑꯩꯈꯣꯏꯅ ꯂꯝ ꯑꯃ ꯆꯠꯀꯦ ꯍꯥꯏ ꯇꯥꯔꯒꯗꯤ ꯑꯗꯨꯅ ꯑꯩꯈꯣꯏꯅ ꯄ꯭ꯂꯥꯟ ꯑꯗꯨꯃꯥꯏꯅ ꯇꯧꯋꯤ